ꯍꯦꯜꯂꯣ ꯑꯥ ꯅꯨꯡꯉꯥꯏꯇꯤꯕꯔꯥ ꯅꯪ ꯑꯁ ꯅꯪꯕꯨꯗꯤ ꯑꯩꯗꯤ ꯁꯨꯛꯎ ꯎꯗ꯭ꯔꯦꯍꯦ ꯅꯪꯗꯤ ꯃꯄꯥꯟ ꯊꯣꯛꯂꯛꯇꯦꯅꯦ ꯑꯣ ꯀꯗꯥꯏ ꯆꯠꯄ꯭ꯔꯥ ꯅꯪ ꯎꯝ ꯅꯪꯒꯤ ꯅꯪꯒꯤ ꯏꯅꯥꯎ ꯅꯨꯄꯤꯁꯤꯡꯕꯨꯗꯤ ꯂꯣꯏꯅꯃꯛ ꯎꯌꯦ ꯑꯗꯨ ꯅꯪꯕꯨꯗꯤ ꯁꯨꯛꯎ ꯎꯗꯦꯅꯦ ꯍꯧꯖꯤꯛꯀꯥꯟꯗꯣ ꯑꯩ ꯃꯄꯥꯟ ꯊꯣꯛꯄ ꯃꯇꯝꯗ ꯑꯗꯣ ꯍꯣꯏ ꯍꯣꯏ ꯑꯩꯗꯤ ꯅꯨꯡꯉꯥꯏꯔꯤꯌꯦ ꯑꯗꯨꯝ ꯅꯪꯗꯤ ꯀꯩꯗꯧꯉꯩ ꯍꯜꯂꯛꯀꯗ꯭ꯔꯥ ꯎꯝ ꯑꯣ ꯑꯗꯨꯗꯣ ꯑꯩ ꯅꯪꯕꯨ ꯍꯥꯏꯒꯦ ꯍꯥꯏꯅ ꯂꯩꯕꯅꯤ ꯑꯩꯕꯨꯀꯣ ꯀꯦꯔꯣꯠꯀ ꯔꯦꯗꯤꯁꯀꯤꯀꯣ ꯃꯥꯒꯤ ꯁꯤꯗꯇꯨ ꯄ꯭ꯂꯥꯁꯇꯤꯛ ꯑꯅꯤꯕꯨ ꯄꯦꯛꯀꯦꯠ ꯑꯅꯤꯒꯨꯝꯕ ꯄꯨꯔꯛꯄꯤꯌꯣ ꯑꯗꯨꯒ ꯅꯪꯒꯤ ꯅꯪꯒꯤ ꯒꯥꯔꯗꯦꯟꯗꯁꯨ ꯀꯔꯤꯁꯨ ꯂꯩꯇ꯭ꯔꯦ ꯅꯪꯁꯨ ꯊꯥꯅꯤꯡꯉꯥꯏ ꯂꯧꯔꯣ ꯍꯣꯏ ꯍꯣꯏ ꯍꯣꯏ ꯑꯗꯨꯒ ꯌꯣꯠꯄꯥꯛꯇꯣ ꯄꯦꯗꯗꯣ ꯑꯄꯤꯛꯄ ꯑꯃ ꯂꯧꯕꯤꯌꯨꯅꯦ ꯑꯁꯤꯗꯗꯤ ꯌꯣꯟꯕꯗꯤ ꯌꯣꯂꯂꯦ ꯑꯗꯨꯕꯨ ꯀ꯭ꯋꯥꯂꯤꯇꯤ ꯐꯠꯇꯕ ꯉꯥꯛꯇꯅꯦꯕ ꯑꯗꯨꯒꯤꯗꯃꯛꯇ ꯑꯗꯨ ꯀꯣ ꯅꯪꯗꯤ ꯀꯔꯝ ꯀꯔꯤ ꯀꯔꯤ ꯂꯧꯒꯗ꯭ꯔꯥ ꯀꯦꯔꯣꯠꯇꯨꯀꯣ ꯑꯩꯈꯣꯏ ꯃꯃꯥꯡꯗꯁꯨ ꯌꯥꯝ ꯐꯩꯌꯦ ꯑꯗꯨ ꯑꯣꯏꯔꯒꯗꯤ ꯀꯣ ꯑꯇꯣꯞꯄꯗꯤ ꯐꯥꯗꯤꯒꯣꯝꯗꯣ ꯐꯥꯗꯤꯒꯣꯝꯗꯨ ꯄꯦꯀꯦꯠꯇꯨ ꯑꯆꯧꯕ ꯅꯠꯇꯕꯤꯗ ꯑꯄꯤꯛꯄꯀꯣ ꯑꯗꯨꯒ ꯄꯥꯝꯕꯤ ꯆꯥꯎ ꯆꯥꯎꯕꯗꯣ ꯑꯗꯨꯗꯨ ꯄꯨꯔꯛꯄꯤꯌꯣ ꯑꯗꯨꯒ ꯑꯃꯗꯨꯅ ꯀꯣꯕꯤ ꯀꯣꯕꯤꯀꯣ ꯀꯣꯕꯤꯒꯤ ꯖꯄꯥꯟꯒꯤꯗꯨꯅ ꯑꯣꯏꯌꯣ ꯑꯗꯨ ꯑꯣꯏꯔꯗꯤ ꯑꯇꯣꯞꯄꯗꯤ

ꯎꯝ ꯑꯗꯨꯗꯤ ꯍꯌꯦꯡꯅ ꯑꯃꯨꯛꯀ ꯊꯦꯡꯅꯕ ꯇꯥꯔꯦ ꯎꯝ ꯑꯗꯨ ꯑꯣꯏꯔꯗꯤ ꯃꯪ ꯐꯔꯣ